ꯑꯩꯍꯥꯛꯀꯤ ꯑꯦꯔꯤꯌꯥꯗ ꯂꯩꯕ ꯃꯍꯩꯔꯣꯏꯁꯤꯡꯅ ꯇꯝꯂꯤꯕ ꯗꯤꯒ꯭ꯔꯤ ꯄ꯭ꯔꯣꯒꯥꯝꯁꯤꯡ ꯑꯗꯨꯗꯤ ꯕꯦꯆꯦꯂꯔ ꯏꯟ ꯏꯗꯨꯀꯦꯁꯟ ꯕꯦꯆꯦꯂꯔ ꯑꯣꯞ ꯚꯣꯀꯦꯁꯟ ꯏꯟ ꯄ꯭ꯔꯣꯁꯦꯁꯤꯡ ꯑꯦꯟ ꯀ꯭ꯋꯥꯂꯤꯇꯤ ꯃꯦꯅꯦꯖꯃꯦꯟ ꯕꯦꯆꯦꯂꯔ ꯑꯣꯞ ꯚꯣꯀꯦꯁꯟ ꯏꯟ ꯔꯤꯇꯦꯜ ꯃꯦꯅꯦꯖꯃꯦꯟ ꯑꯦꯟ ꯐꯣꯔꯦꯟ ꯇ꯭ꯔꯦꯠ ꯕꯦꯆꯦꯂꯔ ꯑꯣꯞ ꯚꯣꯀꯦꯁꯟ ꯏꯟ ꯇꯨꯔꯤꯖꯝ ꯑꯦꯟ ꯍꯣꯁꯄꯤꯇꯥꯜꯂꯤꯇꯤ ꯃꯦꯅꯦꯖꯃꯦꯟ ꯕꯤ ꯑꯦ ꯑꯣꯅ꯭ꯔꯁ ꯀꯣꯔꯤꯌꯥꯟ ꯂꯦꯡꯒꯣꯏꯁ ꯕꯤ ꯑꯦ ꯗꯥꯟꯁ ꯕꯤ ꯌꯦ ꯃ꯭ꯌꯨꯖꯤꯛ ꯕꯦꯆꯦꯂꯔ ꯑꯣꯞ ꯏꯟꯖꯤꯅ꯭ꯌꯥꯔꯤꯡ ꯁꯤ ꯏꯤ ꯁꯤ ꯑꯦꯁ ꯏꯤ ꯏꯤ ꯁꯤ ꯏꯤ ꯑꯦꯝ ꯏꯤ ꯑꯦꯟ ꯏꯤ ꯏꯤ ꯗꯤꯄ꯭ꯂꯣꯃꯥ ꯏꯟ ꯏꯟꯐꯣꯔꯃꯦꯁꯟ ꯇꯦꯛꯅꯣꯂꯣꯖꯤ ꯃꯥꯁꯇꯔ ꯑꯣꯞ ꯀꯃ꯭ꯔꯁ ꯑꯦꯝ ꯑꯦ ꯑꯗꯜ ꯏꯗꯨꯀꯦꯁꯟ ꯑꯦꯝ ꯑꯦ ꯗꯥꯟꯁ ꯑꯦꯝ ꯑꯦ ꯏꯀꯣꯅꯣꯃꯤꯛꯁ ꯑꯦꯝ ꯑꯦ ꯏꯗꯨꯀꯦꯁꯟ ꯑꯦꯝ ꯑꯦ ꯏꯪꯂꯤꯁ ꯑꯦꯟ ꯀꯜꯆꯔꯦꯜ ꯏꯁꯇꯥꯗꯤꯁ ꯑꯦꯝ ꯑꯦ ꯍꯤꯟꯗꯤ ꯑꯦꯝ ꯑꯦ ꯍꯤꯁꯇ꯭ꯔꯤ ꯑꯦꯝ ꯑꯦ ꯂꯥꯏꯕ꯭ꯔꯦꯔꯤ ꯑꯦꯟ ꯏꯟꯐꯣꯔꯃꯦꯁꯟ ꯁꯥꯏꯟꯁ ꯑꯦꯝ ꯑꯦ ꯃꯅꯤꯄꯨꯔꯤ ꯑꯦꯝ ꯑꯦ ꯀꯝꯃꯨꯅꯤꯀꯦꯁꯟ ꯑꯦꯝ ꯑꯦ ꯐꯤꯂꯣꯁꯣꯐꯤ ꯑꯦꯝ ꯑꯦ ꯄꯣꯂꯤꯇꯤꯀꯦꯜ ꯁꯥꯏꯟꯁ ꯑꯦꯝ ꯑꯦ ꯁꯣꯁꯤꯌꯣꯂꯣꯖꯤ ꯑꯦꯝ ꯑꯦ ꯁꯥꯎꯠ ꯏꯁ ꯑꯦꯁꯤꯌꯥꯟ ꯏꯁꯇꯥꯗꯤꯁ ꯑꯦꯝ ꯑꯦ ꯑꯦꯝ ꯑꯦꯁ ꯁꯤ ꯖꯤꯑꯣꯒ꯭ꯔꯥꯐꯤ ꯑꯦꯝ ꯑꯦ ꯑꯦꯝ ꯑꯦꯁ ꯁꯤ ꯃꯦꯠꯊꯃꯦꯇꯤꯛꯁ ꯑꯦꯝ ꯑꯦ ꯑꯦꯝ ꯑꯦꯁ ꯁꯤ ꯁꯥꯏꯀꯣꯂꯣꯖꯤ ꯑꯦꯝ ꯑꯦ ꯑꯦꯝ ꯑꯦꯁ ꯁꯤ ꯏꯁꯇꯦꯇꯦꯇꯤꯛꯁ ꯃꯥꯁꯇꯔ ꯑꯣꯞ ꯐꯥꯏꯟ ꯑꯥꯔꯠꯁ ꯑꯦꯝ ꯑꯦꯐ ꯑꯦ ꯃꯥꯁꯇꯔ ꯑꯣꯞ ꯂꯣ ꯑꯦꯜ ꯑꯦꯜ ꯑꯦꯝ ꯑꯦꯝ ꯕꯤ ꯑꯦ ꯃꯥꯁꯇꯔ ꯏꯟ ꯕꯤꯖꯤꯅꯦꯁ ꯑꯦꯠꯃꯤꯅꯤꯁꯇ꯭ꯔꯦꯁꯟ ꯑꯦꯝ ꯁꯤ ꯑꯦ ꯃꯥꯁꯇꯔ ꯏꯟ ꯀꯝꯄ꯭ꯌꯨꯇꯔ ꯑꯦꯄ꯭ꯂꯤꯀꯦꯁꯟ ꯑꯦꯝ ꯑꯦꯁ ꯁꯤ ꯕꯥꯏꯑꯣꯀꯦꯃꯤꯁꯇ꯭ꯔꯤ ꯑꯦꯝ ꯑꯦꯁ ꯁꯤ ꯀꯦꯃꯦꯁꯇ꯭ꯔꯤ ꯑꯦꯝ ꯑꯦꯁ ꯁꯤ ꯑꯥꯔꯠ ꯁꯥꯏꯟꯁ ꯑꯦꯝ ꯑꯦꯁ ꯁꯤ ꯏꯟꯚꯥꯏꯔꯣꯃꯦꯟꯇꯦꯜ ꯁꯥꯏꯟꯁ ꯑꯦꯝ ꯑꯦꯁ ꯁꯤ ꯑꯦꯟ ꯌꯣꯒꯥ ꯁꯥꯏꯟꯁ ꯑꯦꯝ ꯑꯦꯁ ꯁꯤ ꯂꯥꯏꯐ ꯁꯥꯏꯟꯁ ꯕꯣꯠꯅꯤ ꯑꯦꯝ ꯑꯦꯁ ꯁꯤ ꯂꯥꯏꯐ ꯁꯥꯏꯟꯁ ꯖꯨꯂꯣꯖꯤ ꯑꯦꯝ ꯑꯦꯁ ꯁꯤ ꯐꯤꯖꯤꯛꯁ